ꯀꯌꯥ ꯑꯁꯤ ꯊꯣꯛꯏ ꯃꯁꯤꯇꯁꯨ ꯅꯠꯇꯅ ꯁꯥꯇ꯭ꯔꯁꯤꯡ ꯑꯁꯤꯅ ꯂꯥꯏꯔꯤꯛ ꯂꯥꯏꯁꯨꯗ ꯄꯨꯛꯅꯤꯡ ꯍꯛꯆꯥꯡ ꯆꯪꯕꯒꯤ ꯃꯍꯨꯠꯇ ꯐꯣꯟꯗ ꯍꯥꯏꯕꯗꯤ ꯒꯦꯃꯤꯡꯒꯨꯝꯕ ꯑꯇꯣꯞꯄꯁꯤꯡꯗ ꯑꯣꯟꯁꯤꯟꯈꯤꯕ ꯀꯌꯥ ꯑꯁꯤ ꯊꯣꯛꯍꯜꯂꯤ ꯃꯔꯝ ꯑꯁꯤꯅ ꯗꯤꯖꯤꯇꯦꯜ ꯂꯥꯔꯅꯤꯡꯅꯁꯨ ꯁꯥꯇ꯭ꯔꯁꯤꯡꯗ ꯈꯨꯗꯣꯡꯆꯥꯗꯕ ꯑꯃꯥꯡꯕ ꯀꯌꯥ ꯑꯃꯔꯣꯝ ꯊꯣꯛꯍꯜꯂꯤ ꯍꯥꯏꯕꯁꯤꯅꯤ